ꯍꯦꯜꯂꯣ ꯑꯥ ꯁꯤꯕꯨ ꯀꯩ ꯂꯝꯅꯣ ꯑꯣ ꯑꯗꯣ ꯅꯣꯏ ꯀꯥꯡꯄꯣꯛꯄꯤꯒꯤ ꯅꯣꯏꯒꯤ ꯑꯥ ꯀꯥꯡꯄꯣꯛꯄꯤ ꯍꯣꯏꯅꯦ ꯑꯗꯣ ꯅꯣꯏꯒꯤ ꯗꯨꯀꯥꯟꯗ ꯀꯔꯤ ꯀꯔꯤ ꯑꯩꯈꯣꯏꯒꯤ ꯎꯁꯣꯞ ꯀꯠꯄꯗ ꯆꯪꯕ ꯌꯥꯕ ꯄꯣꯠꯁꯤꯡꯗꯣ ꯈꯔ ꯌꯥꯎꯕ ꯅꯠꯇ꯭ꯔꯣ

ꯀꯩꯅꯣ ꯆꯦꯡ ꯆꯦꯡ ꯅꯣꯏꯒꯤ ꯃꯔꯨ ꯑꯣꯏꯅ ꯆꯦꯡ ꯌꯥꯎꯕ꯭ꯔꯥ ꯑꯗꯨꯗꯤ ꯆꯦꯡ ꯆꯦꯡ ꯄꯥꯝꯃꯦ ꯆꯦꯡꯗꯣ ꯆꯦꯡꯗꯣ ꯑꯩꯈꯣꯏꯅ ꯄꯥꯝꯃꯤꯁꯦ ꯆꯦꯡ ꯎꯁꯣꯞ ꯀꯠꯀꯗꯕꯅꯤ ꯆꯦꯡꯗꯣ ꯀꯦ ꯖꯤ ꯐꯣꯔꯇꯤ ꯀꯦꯖꯤꯒꯨꯝꯕ ꯑꯃ ꯄꯥꯝꯃꯦ ꯑꯂꯨ ꯑꯗꯒꯤ ꯅꯪ ꯏꯁꯟꯒꯦꯔꯣ ꯈꯇꯥꯗ ꯏꯁꯤꯜꯂꯣ ꯑꯂꯨꯗꯣ ꯑꯂꯨ ꯀꯦ ꯖꯤ ꯑꯍꯨꯝ ꯑꯥ ꯑꯗꯒꯤ ꯍꯋꯥꯏ ꯀꯥꯡꯇꯛ ꯑꯥ ꯁꯒꯣꯜ ꯍꯋꯥꯏ ꯑꯥ ꯍꯋꯥꯏ ꯀꯥꯡꯇꯛ ꯑꯥ ꯑꯂꯨ ꯀꯦ ꯖꯤ ꯃꯉꯥ ꯍꯋꯥꯏ ꯀꯥꯡꯇꯛ ꯀꯦ ꯖꯤ ꯑꯍꯨꯝ ꯑꯥ ꯁꯒꯣꯜ ꯍꯋꯥꯏ ꯀꯦ ꯖꯤ ꯑꯅꯤ ꯑꯥ ꯏꯌꯨ ꯏꯌꯨ ꯏꯌꯨ ꯏꯌꯨ ꯑꯥ ꯑꯥ ꯑꯥ ꯑꯗꯒꯤ ꯀꯩꯅꯣꯒ ꯑꯥ ꯑꯗꯩ ꯃꯨꯛ ꯃꯨꯛ ꯗꯥꯜꯗꯣ ꯑꯥ ꯃꯨꯛ ꯗꯥꯜꯗꯨꯁꯨ ꯀꯦ ꯖꯤ ꯑꯅꯤ ꯎꯝ ꯉꯥꯏꯈꯣ ꯉꯥꯏꯈꯣ ꯉꯥꯏꯈꯣ ꯃꯃꯟ ꯑꯝꯇ ꯍꯪꯒꯦ ꯅꯪ ꯆꯦꯡ ꯀꯦ ꯖꯤꯗ ꯀꯌꯥ ꯄꯤꯒꯦ ꯁꯨꯄꯔ ꯅꯠꯇꯦ ꯁꯨꯄꯔ ꯅꯠꯇꯦ ꯎꯁꯣꯞꯀꯤꯗꯤ ꯁꯨꯄꯔ ꯌꯥꯗꯦ ꯅꯣꯏ ꯑꯩꯈꯣꯏꯒꯤ ꯃꯩꯇꯩ ꯆꯦꯡꯗꯣ ꯎꯝ ꯑꯥ ꯌꯥꯡꯈꯩ ꯃꯉꯥ ꯍꯣꯏ ꯑꯗꯣ ꯑꯗꯨ ꯑꯣꯏꯔꯁꯨ ꯌꯥꯔꯦ ꯑꯗꯣ ꯑꯗꯨꯒꯤ ꯀꯦ ꯖꯤ ꯅꯤꯐꯨ ꯄꯤꯔꯣꯀꯣ ꯑꯗꯒꯤ ꯍꯧꯖꯤꯛ ꯀꯩꯅꯣꯒ ꯑꯗꯨꯒꯤ ꯃꯇꯨꯡꯏꯟꯕ ꯑꯩꯈꯣꯏꯒꯤ ꯃꯔꯨ ꯖꯤꯔꯥ ꯑꯗꯒꯤ ꯃꯣꯏ ꯀꯩꯅꯣꯗꯣ ꯖꯤꯔꯥꯗꯣ ꯄꯦꯀꯦꯠ ꯑꯆꯧꯕꯗꯨ ꯀꯌꯥ ꯄꯤ ꯑꯥ ꯑꯣ ꯐꯤꯐꯇꯤ ꯄꯤꯕꯗꯣ ꯑꯗꯨ ꯄꯤꯔꯛꯑꯣ ꯑꯅꯤꯃ ꯄꯤꯔꯛꯑꯣ ꯑꯥ ꯑꯗꯨꯗꯒꯤ ꯒꯨꯟ ꯃꯔꯨ ꯖꯤꯔꯥ ꯑꯗꯨꯗꯒꯤ ꯀꯩꯅꯣꯒ ꯀꯔꯤ ꯎꯝ ꯑꯗꯨꯒꯤ ꯑꯩꯈꯣꯏꯒꯤ ꯁꯪꯒꯣꯝꯗꯤ ꯌꯥꯎꯕ꯭ꯔꯥ ꯑꯩꯈꯣꯏꯒꯤ ꯀꯩꯅꯣꯗꯣ ꯄꯥꯎꯗꯔ ꯁꯪꯒꯣꯝ ꯄꯥꯎꯗꯔꯗꯣ ꯍꯜꯂꯣ ꯁꯪꯒꯣꯝ ꯄꯥꯎꯗꯔ ꯌꯥꯎꯕ꯭ꯔꯣ ꯄꯥꯎꯗꯔꯗꯣ ꯑꯩꯈꯣꯏꯒꯤ ꯁꯪꯒꯣꯝ ꯈꯦꯔ ꯍꯧꯅꯕꯅꯦ ꯑꯗꯨꯗꯒꯤ ꯁꯪꯒꯣꯝ ꯄꯥꯎꯗꯔꯗꯣ ꯀꯦ ꯖꯤꯗ ꯑꯣꯟꯕꯗꯣ ꯌꯥꯎꯔꯤꯔꯥ ꯅꯠꯇ꯭ꯔꯒ ꯑꯩꯈꯣꯏꯒꯤ ꯀꯩꯅꯣꯗꯨꯔꯥ ꯄꯦꯀꯦꯠꯇꯨꯔꯥ ꯀꯪꯅꯣꯗꯣ ꯊꯥꯏꯅꯒꯤ ꯑꯃꯨꯜ ꯍꯥꯏꯗꯣ ꯐꯪꯉꯤꯕ꯭ꯔꯣ ꯑꯃꯨꯜ ꯁ꯭ꯄꯔꯦꯗꯣ ꯑꯗꯨꯁꯨ ꯑꯗꯨ ꯀꯦ ꯖꯤꯒꯤ ꯄꯦꯀꯦꯠꯇꯣ ꯁꯦ ꯀꯦ ꯖꯤꯒꯤ ꯄꯦꯀꯦꯠꯇꯣ ꯑꯅꯤꯗꯣ ꯑꯗꯨꯝ ꯌꯥꯔꯅꯤ ꯑꯥ ꯑꯗꯒꯤ ꯑꯥ ꯆꯤꯅꯤ ꯆꯤꯅꯤ ꯑꯥ ꯆꯤꯅꯤ ꯀꯦ ꯖꯤ ꯑꯅꯤꯃ ꯍꯥꯞꯆꯤꯜꯂꯣ ꯑꯥ ꯑꯗꯒꯤ ꯃꯪꯒꯦ ꯌꯥꯎꯔꯤꯕ꯭ꯔꯥ ꯑꯥ ꯃꯪꯒꯦꯗꯨꯒ ꯍꯥꯄꯛꯑꯣ ꯍꯩ ꯊꯣꯡꯕꯒꯤ ꯑꯣꯏꯅꯕ ꯑꯗꯨꯅꯗꯤ ꯑꯗꯨꯗꯒꯤ ꯑꯩꯈꯣꯏꯒꯤ ꯀꯔꯤꯒꯤ ꯊꯣꯏꯗꯤꯡ ꯑꯃꯨꯕꯅ ꯑꯃ ꯂꯩꯕꯅꯦꯕꯀꯣ ꯑꯗꯨꯁꯨ ꯍꯥꯄꯛꯑꯣ ꯀꯩꯅꯣꯃ ꯌꯥꯝꯅ ꯅꯠꯇꯦ ꯑꯗꯨꯗꯤ ꯊꯣꯏꯗꯤꯡ ꯑꯃꯨꯕꯗꯨꯗꯤ ꯀꯌꯥꯅꯤ ꯂꯨꯄꯥ ꯇꯔꯥꯒꯨꯝꯕꯒꯤ ꯍꯥꯄꯛꯑꯣ ꯏꯔꯕ ꯅꯠꯇ꯭ꯔꯣ ꯎꯝ ꯂꯩꯇ꯭ꯔꯤꯌꯦ ꯑꯗꯨꯅꯅꯦ ꯑꯩꯅ ꯏꯁꯜꯂꯨ ꯏꯁꯜꯂꯨ ꯍꯥꯏꯗꯣ ꯑꯩꯁꯨ ꯀꯥꯎꯒꯟꯕꯅꯤꯅ ꯍꯦꯛꯇ ꯀꯥꯎꯋꯦ ꯎꯝ ꯍꯦꯛꯇ ꯀꯥꯎꯋꯦꯕ ꯑꯗꯨꯅꯅꯦ ꯑꯥ ꯑꯗꯒꯤ ꯕꯗꯥꯝꯗꯣ ꯌꯥꯎꯕ꯭ꯔꯥ ꯕꯗꯥꯝꯗꯣ ꯕꯗꯥꯝꯁꯨ ꯀꯦ ꯖꯤ ꯑꯅꯤ ꯑꯃ ꯍꯥꯞꯆꯤꯜꯂꯛꯑꯣ ꯉꯥꯏꯈꯣ ꯉꯥꯏꯈꯣ ꯕꯗꯥꯝꯗꯣ ꯀꯦ ꯖꯤꯗ ꯀꯌꯥ ꯑꯣꯜꯂꯤꯅꯣ ꯀꯩ ꯍꯥꯏꯕ ꯇꯔꯥꯃꯉꯥ ꯍꯥꯏꯁꯦ ꯀꯩꯅꯣ ꯀꯩꯅꯣꯅꯦ ꯕꯗꯥꯝꯕꯨ ꯀꯦ ꯖꯤꯗ ꯇꯔꯥꯡꯉꯥ ꯍꯥꯏꯁꯤ ꯀꯩꯅꯣꯃꯤ ꯅꯪꯕꯣ ꯅꯪꯒꯤꯗꯨ ꯁꯣꯏꯔꯝꯒꯅꯤ ꯃꯄꯨꯗ ꯍꯪꯉꯣ ꯕꯣꯏ ꯑꯏꯕꯗ ꯌꯦꯡꯉꯣ ꯑꯣ ꯑꯣ ꯍꯣꯏ ꯑꯗꯨ ꯑꯣꯏꯗꯤ ꯐꯔꯦ ꯐꯔꯦ ꯐꯔꯦ ꯐꯔꯦ ꯐꯔꯦ ꯑꯗꯨ ꯑꯣꯏꯗꯤ ꯍꯌꯦꯡꯈꯩ ꯃꯇꯨꯡꯁꯨ ꯂꯧꯅꯕ ꯑꯗꯣ ꯑꯩꯅꯦ ꯋꯥ ꯑꯃ ꯍꯥꯏꯒꯦ ꯅꯣꯏꯅ ꯑꯩꯈꯣꯏ ꯊꯤꯂꯛꯄꯁꯦ ꯅꯣꯏ ꯊꯤꯟꯅꯅꯕꯒ ꯂꯩꯇ꯭ꯔꯣ ꯗꯦꯂꯤꯚꯔꯤ ꯇꯧꯅꯕꯒ ꯌꯥꯔꯣꯏꯗ꯭ꯔꯣ ꯀꯩꯒꯤ ꯑꯗꯨ ꯆꯥꯔꯖꯗꯤ ꯀꯌꯥ ꯂꯧꯗꯣꯏꯕ ꯑꯅꯤꯔꯛꯀꯤ ꯆꯥꯔꯖ ꯂꯧꯗꯣꯏꯔꯣ ꯀꯥꯡꯄꯣꯛꯄꯤ ꯋꯥꯔꯠ ꯅꯝꯕꯔ ꯑꯩꯠ ꯑꯗꯒꯤ ꯇꯤꯜꯂꯣꯇꯃꯥ ꯅꯥꯎꯔꯦꯝ ꯍꯥꯏꯔꯒ ꯑꯗꯨꯝ ꯈꯪꯉꯅꯤ

ꯑꯗꯨꯗꯤ ꯆꯥꯝꯃ ꯇꯥꯔꯦꯅꯦ ꯑꯅꯤꯔꯛ ꯂꯥꯛꯑꯗꯤ ꯍꯟꯗ꯭ꯔꯦꯠ ꯍꯣ ꯍꯣ ꯍꯣ ꯍꯣꯏ ꯀꯩꯁꯨ ꯀꯥꯏꯗꯦꯗ ꯑꯗꯨꯕꯨꯗꯤ ꯉꯝꯗꯦꯕ ꯏꯁꯥꯁꯦ ꯄꯣꯠ ꯆꯤꯡꯊ ꯅꯥꯟꯗꯕꯒ ꯌꯥꯎꯔꯝꯕꯗꯤ ꯌꯥꯏ ꯍꯥꯏꯅ ꯈꯜꯂꯦ ꯀꯔꯤ ꯀꯔꯤꯅꯣ ꯍꯧꯖꯤꯛ ꯍꯧꯖꯤꯛ ꯑꯩ ꯍꯥꯏꯈꯤꯗꯣ ꯕꯗꯥꯝ ꯌꯥꯎꯈ꯭ꯔꯦ ꯑꯗꯒꯤ ꯍꯋꯥꯏ ꯀꯥꯡꯇꯛꯀ ꯀꯩꯅꯣꯒ ꯌꯥꯎꯈ꯭ꯔꯦ ꯑꯣ ꯄꯣꯠ ꯁꯨꯔꯦꯕ ꯑꯗꯨ ꯑꯣꯏꯔꯗꯤ ꯁꯨꯔꯦ ꯁꯨꯔꯦ ꯍꯣꯏ ꯍꯣꯏ ꯍꯣꯏ ꯑꯗꯨꯃꯥꯏꯅ ꯗꯦꯂꯤꯚꯔ ꯇꯧꯕꯤꯔꯛꯑꯣꯀꯣ ꯍꯣ ꯍꯣꯏ ꯌꯥꯔꯦ ꯌꯥꯔꯦ ꯎꯝ ꯊꯦꯡꯛ ꯌꯨ